ꯑꯥꯔꯠ ꯑꯦꯟ ꯀꯥꯞ ꯍꯥꯏꯕ ꯌꯨꯇꯨꯕ ꯆꯦꯅꯦꯜ ꯑꯃ ꯂꯩ ꯃꯁꯤꯗ ꯑꯥꯔꯠ ꯑꯦꯟ ꯀꯥꯞ ꯌꯨꯇꯨꯕ ꯆꯦꯅꯦꯜ ꯑꯁꯤꯗ ꯆꯪꯉꯨꯕ ꯃꯇꯝꯗ ꯍꯥꯟꯅ ꯐꯪꯗꯕ ꯍꯥꯏꯕꯗꯤ ꯌꯨꯇꯨꯞ ꯂꯩꯇ꯭ꯔꯤꯉꯩ ꯃꯇꯝꯗ ꯑꯩꯈꯣꯏ ꯑꯩꯅ ꯌꯦꯡꯅꯤꯡꯕ ꯑꯗꯨꯒꯩ ꯂꯧꯖꯅꯤꯡꯕ ꯒ꯭ꯌꯥꯟ ꯇꯥꯟꯅꯤꯡꯕ ꯈꯨꯗꯤꯡꯃꯛ ꯄꯣꯠꯂꯝ ꯈꯨꯗꯤꯡꯃꯛ ꯍꯦꯛꯇ ꯐꯪꯕ ꯉꯝꯂꯝꯗꯦ ꯍꯧꯖꯤꯛꯇꯤ ꯑꯥꯔꯠ ꯑꯦꯟ ꯀꯥꯔꯞ ꯌꯨꯇꯨꯞ ꯆꯦꯅꯦꯜ ꯑꯁꯤꯗ ꯐꯪꯉꯦ ꯌꯦꯡꯕ ꯌꯥꯝꯅ ꯅꯨꯡꯉꯥꯏꯔꯦ ꯑꯃꯗꯤ ꯃꯌꯥꯝꯗꯁꯨ ꯈꯪꯗ ꯍꯩꯇ ꯈꯨꯗꯤꯡꯃꯛ ꯂꯣꯏꯅ ꯑꯐ ꯑꯐꯕ ꯄꯥꯎꯇꯥꯛ ꯀꯌꯥ ꯄꯤꯔꯤ ꯃꯁꯤꯕꯨ ꯐꯠꯇꯕꯂꯣꯝꯗ ꯄꯨꯗꯅꯕ ꯑꯐꯕ ꯃꯥꯏꯀꯩꯏꯗ ꯄꯨꯔꯒ ꯆꯠꯈꯤꯅꯕꯒꯤꯗꯃꯛꯇ ꯑꯩꯈꯣꯏꯅ ꯂꯧꯁꯤꯟꯕꯤꯒꯗꯕꯅꯤ